ꯃꯅꯤꯄꯨꯔꯒꯤ ꯆꯠꯅꯕꯤ ꯑꯁꯤ ꯍꯧꯖꯤꯛꯇꯤ ꯆꯥꯎꯈꯠꯂꯛꯄ ꯂꯝꯒꯤ ꯃꯇꯧ ꯇꯝꯗꯨꯅ ꯐꯤꯖꯦꯠ ꯆꯛꯆꯥꯗ ꯊꯛꯁꯤ ꯈꯥꯁꯤꯗ ꯀꯌꯥ ꯑꯍꯣꯡꯕ ꯎꯔꯛꯂꯦ ꯋꯥꯉꯥꯡ ꯁꯉꯥꯡ ꯀꯌꯥꯗ ꯑꯍꯣꯡꯕ ꯂꯩꯔꯦ ꯍꯥꯟꯅ ꯏꯃꯥ ꯀꯧꯅꯔꯝꯕꯗꯒꯤ ꯍꯧꯖꯤꯛꯇꯤ ꯃꯤꯒꯤ ꯂꯝꯒꯤ ꯃꯇꯧ ꯇꯝꯅꯗꯨꯅ ꯃꯣꯝ ꯗꯦꯠ ꯀꯥꯏꯅ ꯀꯧꯅꯔꯛꯄ ꯑꯁꯤꯅ ꯃꯔꯝ ꯑꯣꯏꯔꯒ ꯃꯃꯥ ꯃꯄꯥꯗ ꯃꯌꯥꯝꯕ ꯃꯕꯨꯡꯁꯤꯡꯗ ꯊꯛꯁꯤ ꯈꯥꯁꯤ ꯋꯥꯠꯂꯛꯄ ꯑꯁꯤꯅ ꯇꯥꯍꯩꯗꯕ ꯎꯍꯩꯗꯕ ꯀꯌꯥ ꯎꯕ ꯐꯪꯂꯦ ꯑꯗꯨꯕꯨ ꯆꯥꯎꯈꯠꯂꯛꯄ ꯃꯇꯝꯒꯤ ꯃꯇꯨꯡ ꯏꯟꯅ ꯑꯔꯥꯞꯄ ꯀꯌꯥ ꯆꯠꯄꯗ ꯁꯥꯏꯀꯜ ꯑꯃꯗꯤ ꯈꯣꯡꯅ ꯈꯣꯡꯅ ꯆꯠꯅꯔꯝꯕ ꯑꯗꯣ ꯍꯧꯖꯤꯛꯇꯤ ꯒꯥꯔꯤꯗ ꯑꯃꯗꯤ ꯄꯩꯁꯥ ꯄꯥꯏꯅꯔꯛꯄꯅ ꯃꯔꯝ ꯑꯣꯏꯔꯒ ꯑꯦꯔꯣꯄ꯭ꯂꯦꯟꯗꯁꯨ ꯆꯠꯅꯕ ꯌꯥꯎꯔꯦ ꯃꯔꯨꯑꯣꯏꯅ ꯐꯤꯖꯦꯠ ꯆꯛꯆꯥ ꯋꯥꯉꯥꯡ ꯁꯉꯥꯡꯗ ꯍꯣꯡꯂꯛꯄ ꯀꯌꯥ ꯎꯔꯦ